ꯀꯛꯆꯤꯡꯗꯣ ꯂꯥꯟ ꯌꯥꯝ ꯀꯜꯂꯤꯅꯦ ꯅꯪꯗꯤ ꯀꯃꯥꯏꯅ ꯇꯧꯔꯤꯅꯣ ꯅꯨꯡꯉꯥꯏꯔꯤꯕ꯭ꯔꯣ ꯑꯣ ꯍꯧꯖꯤꯛꯁꯦ ꯀꯛꯆꯤꯡꯗ ꯂꯩꯔꯤꯁꯦ ꯀꯛꯆꯤꯡ ꯒꯥꯔꯗꯦꯟꯁꯦ ꯌꯥꯝ ꯐꯖꯔꯦ ꯍꯧꯖꯤꯛꯇꯤ ꯀꯛꯆꯤꯡ ꯒꯥꯔꯗꯦꯟ ꯌꯦꯡꯕ ꯌꯥꯔꯦ ꯗ ꯑꯉꯥꯟꯁꯤꯡ ꯏꯀꯣ ꯄꯥꯔꯛ ꯑꯅ ꯑꯃꯁꯨ ꯂꯩ ꯑꯗꯒꯤ ꯀꯛꯆꯤꯡ ꯂꯝꯈꯥꯏꯗ ꯂꯝꯈꯥꯏ ꯄꯨꯈ꯭ꯔꯤ ꯑꯅ ꯉꯥ ꯌꯣꯛꯐꯝ ꯐꯖꯕ ꯑꯃꯁꯨ ꯂꯩꯑꯦ ꯑꯗꯨ ꯅꯪ ꯌꯦꯡꯅꯤꯡꯂꯤꯔꯣ

ꯑꯣ ꯑꯣ ꯂꯥꯛꯑꯣ ꯂꯥꯛꯑꯣ ꯂꯥꯛꯑꯒꯅꯦ ꯒꯥꯔꯗꯦꯟꯗ ꯍꯥꯟꯅ ꯆꯠꯂꯒ ꯌꯦꯡꯉꯁꯤ ꯑꯩꯈꯣꯏꯗ ꯍꯥꯟꯅ ꯂꯥꯛꯑꯣ ꯑꯗꯨꯒ ꯒꯥꯔꯗꯦꯟꯗ ꯆꯠꯂꯒ ꯌꯦꯡꯂꯁꯦ ꯒꯥꯔꯗꯦꯟ ꯆꯠꯂꯒ ꯏꯀꯣ ꯄꯥꯔꯛ ꯑꯗꯒꯤ ꯂꯝꯈꯥꯏ ꯄꯨꯈ꯭ꯔꯤ ꯀꯔꯤ ꯀꯔꯤꯗꯣ ꯑꯃꯨꯛ ꯌꯧꯅꯕ

ꯑꯥ ꯍꯣꯏ ꯍꯥꯎꯋꯦ ꯍꯥꯎꯋꯦ ꯀꯛꯆꯤꯡꯒꯤ ꯁꯣꯏꯕꯨꯝꯗꯣ ꯑꯗꯨꯝ ꯍꯥꯎꯋꯦ ꯑꯗꯒꯤ ꯀꯛꯆꯤꯡꯒꯤ ꯕꯣꯔꯥ ꯄꯥꯛꯅꯝꯒ ꯂꯩꯔꯤꯁꯤꯡꯗꯣ ꯑꯗꯨꯁꯨ ꯃꯌꯥꯝ ꯍꯥꯎꯏ ꯑꯃꯨꯛꯇ ꯀꯣꯏꯊꯣꯛꯔꯛꯎꯗꯅ ꯑꯩꯈꯣꯏꯔꯣꯝꯗ

ꯑꯗꯣꯝꯗꯒꯤ ꯈꯪꯗꯦꯅꯦ ꯄꯨꯔꯛꯇ꯭ꯔꯁꯨ ꯌꯥꯔꯦꯗ ꯄꯤꯖꯅꯤꯡꯂꯒꯅ ꯑꯄꯥꯝꯕ ꯄꯤꯖꯅꯤꯡꯕ ꯑꯃ ꯍꯦꯛꯇ ꯄꯨꯔꯛꯂꯣꯅꯦ

ꯑꯣ ꯑꯗꯨꯅꯦ

ꯅꯣꯡꯃ ꯑꯗꯨꯝꯁꯨ ꯑꯥ ꯑꯥ ꯑꯩꯈꯣꯏ ꯌꯨꯝꯗ ꯌꯨꯝ ꯈꯪꯗ꯭ꯔꯕꯣ ꯑꯩꯈꯣꯏꯒꯤ ꯌꯨꯝ ꯈꯪꯂꯗꯤ ꯑꯗꯨꯝ ꯂꯥꯛꯂꯣꯗꯅ ꯀꯥꯎꯊꯣꯛꯈ꯭ꯔꯕꯣ ꯑꯩꯈꯣꯏ ꯌꯨꯝꯗꯣ ꯑꯥ ꯍꯣꯏ ꯍꯣꯏ ꯍꯣꯏ ꯕꯖꯥꯔꯗ ꯅꯪꯅ ꯂꯥꯛꯑꯦ ꯍꯥꯏꯕꯒ ꯀꯣꯜ ꯇꯧꯔꯛꯑꯣ ꯑꯩꯉꯣꯟꯗ ꯑꯗꯨꯒ ꯑꯩ ꯑꯗꯨꯝ ꯂꯧꯕ ꯊꯣꯛꯂꯛꯀꯦꯅꯦ ꯑꯗꯨꯝ ꯍꯥꯏ ꯇꯧꯔꯒ ꯑꯗꯨꯝ ꯊꯦꯡꯅꯔꯁꯦ ꯑꯗꯨꯒ

ꯑꯥ ꯍꯣꯏ ꯍꯣꯏ ꯍꯣꯏ ꯆꯠꯁꯤ ꯑꯗꯨꯒ ꯒꯥꯔꯗꯦꯟ ꯍꯣꯏ ꯍꯣꯏ ꯍꯣꯏ ꯊꯝꯃꯣ ꯃꯊꯪ ꯍꯌꯦꯡ ꯂꯥꯛꯄꯗ ꯐꯖꯅ ꯋꯥꯔꯤꯗꯨ ꯁꯥꯟꯅꯔꯁꯤ ꯉꯁꯤꯒꯤꯗꯤ ꯑꯥ ꯊꯝꯃꯦ ꯊꯝꯃꯦ